ꯃꯅꯤꯄꯨꯔꯁꯦ ꯑꯄꯤꯛꯄ ꯏꯁꯇꯦꯠ ꯑꯣꯖꯔꯕꯁꯨ ꯀꯥꯡꯂꯨꯞ ꯌꯥꯝꯃꯤ ꯑꯗꯨꯅ ꯀꯥꯡꯂꯨꯞ ꯃꯁꯦꯜꯒ ꯀꯥꯡꯂꯨꯞ ꯑꯃꯒꯤ ꯐꯥꯎꯅꯕꯒꯤꯗꯃꯛꯇ ꯃꯅꯤꯄꯨꯔꯤ ꯁꯤꯅ ꯃꯅꯤꯄꯨꯔ ꯂꯣꯟ ꯍꯥꯏꯕꯁꯤꯅ ꯑꯌꯥꯝꯕ ꯐꯥꯎꯅꯩ ꯃꯤꯄꯨꯝ ꯈꯨꯗꯤꯡꯃꯛ ꯈꯪꯅꯩ ꯖꯥꯇꯤ ꯖꯥꯇꯤ ꯇꯣꯉꯥꯟ ꯇꯣꯉꯥꯟꯂꯕꯁꯨ ꯁꯤꯡꯂꯨꯞ ꯀꯌꯥ ꯂꯩꯔꯕꯁꯨ ꯃꯅꯤꯄꯨꯔꯒꯤ ꯗꯃꯛꯇꯗꯤ ꯃꯅꯤꯄꯨꯔꯤ ꯂꯣꯟꯁꯤꯅ ꯃꯤꯌꯥꯝ ꯈꯨꯗꯤꯡꯃꯛꯄꯨ ꯐꯥꯎꯅꯕ ꯈꯨꯗꯤꯡꯃꯛꯄꯨ ꯈꯪꯅꯅꯕ ꯃꯅꯤꯄꯨꯔ ꯂꯣꯟꯁꯤꯅ ꯑꯌꯥꯝꯕ ꯂꯣꯏꯅ ꯐꯥꯎꯅꯩ